ꯚꯥꯔꯠꯀꯤ ꯃꯍꯩ ꯃꯁꯤꯡ ꯇꯝꯕꯒꯤ ꯃꯇꯥꯡꯗꯗꯤ ꯀꯟꯇ꯭ꯔꯤ ꯑꯇꯣꯞꯄꯒ ꯌꯦꯡꯅꯔꯨꯔꯒꯗꯤ ꯑꯩꯈꯣꯏ ꯚꯥꯔꯠ ꯑꯁꯤ ꯌꯥꯝꯅ ꯁꯣꯊꯅ ꯂꯩ ꯍꯧꯖꯤꯛꯀꯤ ꯑꯩꯈꯣꯏꯒꯤ ꯒꯣꯔꯃꯦꯟꯗ ꯒꯣꯔꯃꯦꯟꯗ ꯄꯤꯕ ꯐꯦꯁꯤꯂꯤꯇꯤꯁ ꯃꯌꯥꯝꯁꯤꯡꯁꯤ ꯑꯣꯖꯥꯁꯤꯡꯅꯁꯨ ꯐꯖꯅ ꯇꯥꯛꯄꯤꯗꯕ ꯑꯗꯨꯒ ꯄ꯭ꯔꯥꯏꯚꯦꯠ ꯁ꯭ꯀꯨꯜꯗꯅ ꯈꯔ ꯍꯦꯟꯅ ꯇꯥꯛꯄ ꯑꯗꯨꯒ ꯁꯥꯠꯇ꯭ꯔꯒꯤ ꯃꯃꯥ ꯃꯄꯥ ꯑꯣꯏꯔꯤꯕꯁꯤꯡꯅ ꯂꯥꯏꯔꯕ ꯑꯣꯏꯕꯅꯤꯅ ꯄ꯭ꯔꯥꯏꯚꯦꯠ ꯁ꯭ꯀꯨꯜꯗꯗꯤ ꯄꯩꯁꯥ ꯌꯥꯝ ꯂꯧꯕꯅꯤꯅ ꯃꯈꯣꯏꯅ ꯄ꯭ꯔꯥꯏꯚꯦꯠꯇꯨꯗ ꯊꯥꯕ ꯉꯝꯗꯕꯅꯤꯅ ꯒꯣꯔꯃꯦꯟꯗ ꯊꯥꯕ ꯒꯣꯔꯃꯦꯟ ꯁ꯭ꯀꯨꯜꯗꯗꯤ ꯌꯥꯝꯅ ꯇꯥꯛꯄꯤ ꯇꯝꯕꯤꯕꯒꯤ ꯆꯥꯡꯁꯦ ꯌꯥꯝꯅ ꯍꯟꯊꯕ ꯑꯁꯤꯒꯨꯝꯕꯗ ꯁꯣꯊꯕ ꯃꯌꯥꯝ ꯑꯃ ꯂꯩ